ꯑꯁꯤ ꯐꯣꯟ ꯄꯥꯏꯔꯤꯁꯦ ꯀꯣꯔꯧ ꯀꯦꯞ ꯁꯔꯚꯤꯁ ꯑꯣꯏꯕꯤꯕ꯭ꯔꯣ ꯑꯩꯁꯦ ꯖꯦꯅꯤ ꯆꯥꯟꯗꯦꯜ ꯕꯖꯥꯔꯗꯩꯅꯤ ꯍꯌꯦꯡ ꯑꯌꯨꯛ ꯄꯨꯡ ꯁꯚꯦꯟ ꯊꯥꯔꯠꯇꯤ ꯑꯦ ꯑꯦꯝꯒꯤꯗꯃꯛꯇ ꯀꯦꯞ ꯕꯨꯛ ꯇꯧꯒꯦ ꯇꯧꯕꯅꯤ ꯑꯩꯁꯦ ꯑꯩꯈꯣꯏ ꯐꯦꯃꯤꯂꯤꯒ ꯍꯌꯦꯡ ꯃꯥꯂꯪ ꯍꯤꯊꯥꯡꯐꯝꯗ ꯆꯠꯅꯕꯅꯤ ꯑꯗꯨꯅ ꯍꯌꯦꯡꯁꯦ ꯌꯥꯔꯒꯗꯤ ꯁꯥꯔꯅ ꯃꯇꯝ ꯆꯥꯅ ꯍꯥꯏꯔꯤꯕ ꯄꯨꯡ ꯁꯤꯡꯗꯨꯗ ꯀꯦꯞꯁꯦ ꯌꯧꯕꯤꯅꯕ ꯍꯥꯏꯖꯔꯤ ꯃꯃꯥꯡꯗ ꯑꯩꯅ ꯀꯦꯄ ꯕꯨꯛ ꯇꯧꯕꯗ ꯌꯥꯝ ꯊꯦꯡꯅ ꯌꯧꯔꯛꯏ ꯑꯗꯨꯅ ꯍꯌꯦꯡꯒꯤ ꯀꯦꯞ ꯕꯨꯛ ꯇꯧꯕꯁꯦ ꯃꯇꯝ ꯆꯥꯅ ꯌꯧꯅꯕ ꯍꯥꯏꯖꯕꯅꯤ